ꯍꯜꯂꯣ ꯀꯅꯥ ꯑꯣꯏꯕꯤꯔꯒꯦ ꯑꯣ ꯃꯥꯟꯅꯦ ꯃꯥꯟꯅꯦ ꯑꯣ ꯎꯁꯣꯏꯁꯦ ꯂꯩꯕꯨꯗꯤ ꯈꯔ ꯂꯩꯔꯤꯑꯦꯕꯀꯣ ꯑꯗꯣ ꯂꯧꯕ ꯌꯥꯅꯤ ꯌꯥꯕ ꯍꯥꯏꯁꯦ ꯅꯣꯏꯅ ꯂꯥꯛꯑꯒ ꯌꯦꯡꯉ ꯂꯧꯕ ꯇꯥꯔꯦ ꯑꯩꯈꯣꯏꯅꯗꯤ ꯊꯤꯟꯂꯛꯄ ꯈꯣꯠꯂꯛꯄꯗꯤ ꯌꯥꯗ꯭ꯔꯦ ꯉꯝꯗ꯭ꯔꯦꯕ ꯍꯧꯖꯤꯛꯇꯤ ꯃꯤ ꯃꯌꯥꯝ ꯂꯧꯕ ꯂꯥꯛꯄꯅꯤꯅ ꯑꯗꯨ ꯀꯦꯖꯤꯗ ꯍꯝꯐꯨ ꯍꯨꯝꯐꯨ ꯑꯗꯨꯃꯥꯏꯅ ꯑꯣꯟꯂꯦ ꯑꯗꯨ ꯅꯣꯏ ꯌꯣꯟꯅꯕꯔꯣ ꯅꯠꯇꯔꯒ ꯀꯌꯥꯝ ꯂꯧꯒꯦ ꯍꯥꯏꯅꯣ ꯑꯣ ꯑꯗꯨ ꯄꯨꯟꯅ ꯂꯧꯒꯦ ꯍꯥꯏꯇꯥꯔꯒꯗꯤ ꯑꯩꯈꯣꯏ ꯑꯗꯨꯝ ꯇꯥꯕ ꯌꯥꯅꯤꯑꯦ ꯑꯗꯨꯝ ꯇꯥꯔꯒ ꯁꯥꯔꯛꯀꯦ ꯑꯩꯈꯣꯏꯅ ꯑꯗꯨꯝ ꯈꯪꯅ ꯇꯧꯒꯦ ꯑꯗꯨꯝ ꯅꯣꯏ ꯑꯗꯨꯝ ꯂꯥꯛꯄꯤꯔꯣ ꯑꯗꯨꯒ ꯌꯦꯡꯕꯤꯔꯣ ꯑꯄꯥꯝꯕ ꯈꯟꯕ ꯌꯥꯅꯤꯑꯦ ꯅꯨꯃꯤꯠꯁꯤ ꯑꯀꯛꯅꯕꯕꯨꯗꯤ ꯂꯩꯇꯦ ꯑꯗꯨ ꯑꯣꯏꯔꯁꯨ ꯑꯌꯥꯝꯕꯅ ꯁꯟꯗꯦꯒꯨꯝꯕꯗ ꯂꯥꯛꯑꯒꯗꯤ ꯑꯩꯈꯣꯏꯁꯨ ꯎꯅꯕ ꯐꯪꯒꯅꯤ ꯍꯥꯏꯕꯗꯤ ꯄꯣꯠꯁꯨ ꯌꯥꯝ ꯂꯩꯕ ꯅꯨꯃꯤꯠ ꯑꯣꯏꯑꯦꯕ ꯁꯟꯗꯦꯁꯤꯅ ꯑꯗꯨꯗ ꯑꯣꯏꯅ ꯂꯥꯛꯄꯤꯒꯦꯔꯥ

ꯍꯣꯏ ꯍꯣꯏ ꯍꯣꯏ ꯌꯥꯅꯤꯑꯦ ꯌꯥꯅꯤ ꯑꯗꯨꯒꯤꯅꯦ ꯑꯩꯅ ꯁꯟꯗꯦꯗ ꯂꯥꯛꯑꯣ ꯍꯥꯏꯔꯤꯁꯦ ꯁꯟꯗꯦꯗꯗꯤ ꯄꯣꯠꯁꯦ ꯑꯗꯨꯝ ꯌꯥꯝ ꯃꯔꯥꯡ ꯀꯥꯏꯅ ꯐꯪꯕ ꯅꯨꯃꯤꯠ ꯑꯣꯏꯑꯦꯕ ꯑꯗꯨꯅ ꯁꯟꯗꯦꯗ ꯑꯗꯨꯝ ꯂꯥꯛꯄꯤꯔꯣ ꯍꯣꯏ ꯍꯣꯏ ꯇꯧꯔꯒꯦ ꯇꯧꯔꯒꯦ ꯑꯗꯨꯝ ꯂꯥꯛꯑꯣ